ꯍꯂꯣ ꯚꯥꯏ ꯅꯨꯡꯉꯥꯏꯔꯤꯕ꯭ꯔꯣ ꯌꯥꯝ ꯅꯨꯡꯉꯥꯏꯔꯤꯑꯦ ꯑꯩꯁꯨ ꯍꯟꯗꯛ ꯀꯣꯏꯕ ꯆꯠꯁꯤꯗꯅ ꯑꯗꯨ ꯑꯗꯨ ꯁꯤꯔꯣꯏ ꯕ꯭ꯔꯤꯠꯁ ꯀꯛꯆꯤꯡꯂꯣꯝꯒꯤꯗꯣ ꯑꯗꯨꯔꯣꯝꯗ ꯀꯣꯏꯕ ꯆꯠꯁꯦ ꯑꯗꯨ ꯌꯥꯅꯤ ꯑꯃꯍꯦꯛꯇ ꯅꯣꯏꯅ ꯌꯥꯅꯤ ꯍꯥꯏꯕꯗꯣ ꯁꯤꯟꯕ ꯂꯥꯡꯕꯗꯣ ꯌꯥꯅꯤꯑꯦ ꯀꯅꯥ ꯀꯅꯥꯒ ꯆꯠꯁꯤꯒꯦ ꯌꯥꯏꯑꯦ ꯑꯗꯨ ꯒꯥꯔꯤ ꯑꯃ ꯑꯅꯤ ꯑꯃꯗꯤ ꯀꯣꯟꯅꯔꯣꯏ ꯑꯅꯤ ꯑꯍꯨꯝꯒꯨꯝꯕ ꯑꯗꯨꯝ ꯄꯨꯔꯒ ꯆꯠꯃꯤꯟꯅꯁꯦ ꯆꯥꯛꯁꯨ ꯑꯥꯗ ꯆꯥꯔꯨꯁꯦꯕ ꯍꯣꯏ ꯍꯣꯏ ꯑꯗꯨꯗꯤ ꯑꯃꯨꯛ ꯅꯣꯡꯃ ꯐꯥꯎꯅꯔꯁꯤꯀꯣ